ꯁꯥꯔ ꯑꯁꯤ ꯇꯨꯔꯤꯁꯀꯤ ꯑꯣꯏꯕꯤꯔꯕ꯭ꯔꯥ ꯑꯣ ꯁꯥꯔ ꯍꯌꯦꯡꯁꯦ ꯑꯣ ꯁꯥꯔ ꯍꯌꯦꯡ ꯑꯩꯈꯣꯏꯁꯦ ꯁꯦꯟꯗ꯭ꯔꯥꯗ ꯆꯠꯀꯗꯧꯕꯅꯦ ꯑꯗꯨ ꯍꯌꯦꯡ ꯁꯦꯟꯗ꯭ꯔꯥ ꯐꯥꯎ ꯆꯠꯄꯁꯤ ꯌꯥꯒꯗ꯭ꯔꯥ ꯑꯣ ꯁꯥꯔ ꯑꯩꯈꯣꯏꯁꯦ ꯍꯣꯇꯦꯜꯗꯤ ꯕꯨꯛ ꯇꯧꯔꯒ ꯂꯩꯖꯈ꯭ꯔꯦ ꯑꯗꯨ ꯑꯩꯈꯣꯏꯁꯦ ꯒꯥꯔꯤꯒꯤ ꯍꯪꯕꯅꯦ ꯑꯩꯈꯣꯏ ꯃꯤ ꯃꯔꯤ ꯇꯣꯡꯒꯗꯧꯕꯅꯦ ꯑꯗꯨ ꯁꯦꯟ ꯑꯗꯨ ꯁꯥꯔꯈꯣꯏꯒꯤ ꯑꯧ ꯑꯣ ꯃꯥꯟꯅꯦ ꯑꯣ ꯁꯥꯔ ꯑꯩꯈꯣꯏꯁꯦ ꯑꯦ ꯁꯤ ꯌꯥꯎꯕ ꯄꯥꯝꯃꯦ ꯑꯗꯨ ꯔꯦꯠꯁꯤ ꯀꯌꯥꯒꯨꯝꯕꯗ ꯂꯩꯕ꯭ꯔꯥ ꯑꯣ ꯑꯗꯨ ꯑꯣꯏꯔꯗꯤ ꯁꯥꯔ ꯍꯌꯦꯡ ꯄꯨꯡ ꯇꯦꯟ ꯑꯗꯨꯋꯥꯏꯗ ꯂꯥꯛꯄ ꯌꯥꯒꯦꯔꯥ ꯑꯣ ꯑꯩꯈꯣꯏꯒꯤꯁꯦ ꯑꯗꯨꯝ ꯇꯦꯟ ꯊꯥꯔꯇꯤ ꯑꯗꯨꯋꯥꯏꯗ ꯆꯠꯄ ꯄꯥꯝꯃꯦ ꯍꯣꯏ ꯑꯥ ꯁꯥꯔ ꯌꯥꯝ ꯅꯨꯡꯉꯥꯏꯖꯔꯦ ꯑꯗꯨ ꯑꯣꯏꯔꯗꯤ ꯑꯣ